ꯍꯜꯂꯣ ꯑꯩꯁꯤ ꯗꯦꯜꯂꯤꯗ ꯌꯥꯝ ꯀꯨꯏꯅ ꯂꯩꯔꯨꯔꯦꯕ ꯑꯗꯨꯗꯨꯅ ꯑꯩꯈꯣꯏꯒꯤ ꯃꯅꯤꯄꯨꯔꯒꯤ ꯑꯅꯧ ꯑꯄꯦꯟ ꯀꯔꯤ ꯀꯔꯤ ꯑꯃ ꯑꯃꯁꯦ ꯌꯥꯝ ꯄꯥꯝꯖꯕ ꯐꯤꯔꯣꯟꯗ ꯑꯣꯏꯔꯣ ꯊꯨꯃꯣꯛ ꯊꯣꯔꯥꯡꯗ ꯑꯣꯏꯔꯣ ꯑꯗ ꯀꯔꯤ ꯀꯔꯤ ꯐꯪꯒꯗ꯭ꯔꯥ ꯑꯧ ꯑꯧ ꯆꯥꯅꯕꯕꯨ ꯑꯣꯏꯔꯣ ꯑꯅꯧ ꯑꯄꯦꯟꯗꯣ ꯑꯗꯣ ꯐꯪꯗꯤ ꯑꯗꯨꯝ ꯐꯪꯒꯗ꯭ꯔꯥꯕ ꯑꯣ ꯑꯣ ꯐꯩ ꯐꯩ ꯑꯣ

ꯀꯔꯤ ꯐꯤꯁꯦ ꯈꯤꯇ ꯄꯥꯝꯕ ꯀꯔꯤ ꯑꯧ ꯀꯔꯤ ꯍꯧꯖꯤꯛꯀꯤ ꯃꯅꯤꯄꯨꯔꯗ ꯀꯔꯤ ꯀꯔꯤ ꯆꯠꯅꯔꯤꯒꯦ ꯂꯨꯍꯣꯡ ꯈꯣꯡꯗꯣꯡꯕꯅ ꯀꯔꯤ ꯀꯔꯤ ꯆꯠꯅꯕ ꯀꯃꯥꯏ ꯀꯃꯥꯏ ꯇꯧꯕ ꯑꯗꯩ ꯍꯧꯖꯤꯛ ꯑꯧ ꯑꯗꯣ ꯀꯩꯅꯣꯗꯤ ꯋꯥꯡꯈꯩꯁꯤꯅꯅꯦ ꯃꯃꯜ ꯀꯌꯥꯔꯣꯝ ꯀꯃꯥꯏ ꯀꯃꯥꯏ ꯇꯧꯕ ꯑꯧ ꯑꯧ ꯑꯗꯒꯤꯅꯦ ꯐꯤꯁꯦ ꯂꯪꯁꯦ ꯀꯔꯤ ꯂꯪꯅ ꯁꯥꯕꯅꯣꯕꯁꯦ ꯑꯗꯒꯤ ꯃꯨꯒꯥꯒꯤꯗꯅ ꯀꯔꯤ ꯀꯔꯤ ꯀꯃꯥꯏ ꯀꯃꯥꯏ ꯆꯠꯅꯕ

ꯑꯣ ꯎꯃ ꯁꯥꯕꯗꯤ ꯑꯗꯨꯝ ꯈꯨꯠꯅ ꯁꯥꯕ ꯉꯥꯛꯇꯅꯤꯀꯣ ꯃꯆꯨ ꯃꯆꯨꯗꯤ ꯑꯗꯨꯝ ꯐꯪꯒꯅꯤꯀꯣ

ꯑꯣ ꯑꯗꯨꯅ ꯑꯩꯈꯣꯏ ꯑꯁꯣꯝꯗ ꯗꯤꯂꯤꯔꯣꯝꯗ ꯐꯪꯗꯕ ꯍꯋꯥꯏꯖꯥꯔꯒꯨꯝꯕ ꯑꯗꯒꯤ ꯁꯣꯏꯕꯨꯝ ꯀꯣ ꯑꯗꯩ ꯕꯣꯔꯤ ꯑꯁꯨꯃꯥꯏ ꯉꯥ ꯑꯀꯪꯕ ꯀꯃꯥꯏ ꯁꯦꯝꯕ ꯀꯃꯥꯏ ꯀꯃꯥꯏ ꯀꯨꯏꯅ ꯂꯤꯕ ꯌꯥꯕ ꯀꯩꯗꯧꯕ ꯍꯥꯏꯕꯗꯣ ꯑꯗꯨ ꯂꯣꯏ ꯐꯪꯒꯗ꯭ꯔꯣ ꯑꯗꯩ ꯎ ꯃꯣꯔꯣꯛ ꯑꯇꯦꯛꯄ ꯀꯣ ꯃꯣꯔꯣꯛ ꯑꯇꯩ ꯑꯇꯩꯗꯤ ꯂꯣꯏ ꯐꯪꯉꯦ ꯎꯃꯣꯔꯣꯛꯇꯤ ꯑꯥꯗ ꯐꯪꯗꯦꯕ

ꯑꯩꯒꯤꯁꯦ ꯑꯣ ꯑꯩ ꯅꯣꯡꯃ ꯂꯥꯛꯆꯔꯒꯦ ꯂꯧꯕꯗꯤ ꯑꯗꯨꯝ ꯂꯧꯖꯔꯒꯦ ꯑꯩꯈꯣꯏ ꯀꯩꯅꯣ ꯑꯗꯨꯝ ꯄꯦꯀꯦꯠ ꯇꯧꯕ ꯑꯗꯨꯝ ꯌꯥꯅꯤꯀꯣ ꯁꯣꯏꯕꯨꯝ ꯁꯣꯏꯕꯨꯝ ꯑꯥ ꯁꯣꯏꯕꯨꯝꯗꯨꯃ ꯑꯀꯪꯕ ꯑꯃ ꯑꯣꯏꯅ ꯄꯥꯝꯕ ꯑꯇꯦꯛꯄꯗꯤ ꯅꯨꯡꯉꯥꯏꯔꯔꯣꯏ ꯄꯨꯕꯗ ꯑꯗꯒꯤ ꯍꯋꯥꯏꯖꯥꯔꯗꯨꯃ

ꯑꯗꯒꯤ ꯉꯥ ꯉꯥꯗꯨꯃꯁꯨ ꯀꯪꯍꯟꯕ ꯆꯪꯉꯅꯦꯕꯀꯣ ꯎꯃꯣꯔꯣꯛꯁꯤꯗꯤ ꯑꯆꯥꯔ ꯑꯣꯏꯅ ꯁꯦꯝꯃꯒ ꯄꯨꯕ ꯌꯥꯕ꯭ꯔꯥ ꯀꯃꯥꯏ ꯀꯃꯥꯏ ꯇꯧꯋꯤ

ꯑꯧ ꯑꯗꯒꯤꯅꯦ ꯋꯥꯅ ꯁꯥꯕ ꯂꯤꯅ ꯁꯥꯕ ꯄꯣꯂꯥꯡ ꯊꯨꯝꯃꯣꯛ ꯑꯗꯒꯤ ꯗꯦꯀꯣꯔꯦꯁꯟꯒꯤ ꯃꯣꯏ ꯗꯤꯖꯥꯏꯟ ꯒꯝꯂꯥꯒꯨꯝꯕ ꯀꯩꯒꯨꯝꯕ ꯁꯥꯕ ꯈꯣꯠꯄꯁꯤꯡꯁꯦ ꯑꯗꯨꯨꯁꯨ ꯑꯗꯨꯁꯨ ꯂꯣꯏ ꯐꯪꯒꯗ꯭ꯇ꯭ꯔꯣ ꯑꯗꯨꯝ ꯑꯗꯨꯗꯤ ꯌꯥꯝ ꯄꯥꯝꯖꯕ ꯑꯩꯈꯣꯏꯅ ꯀꯣ ꯂꯣꯏꯅ ꯐꯪꯉꯦꯕ ꯑꯗꯒꯤ ꯑꯩꯈꯣꯏ ꯑꯩꯈꯣꯏꯅ ꯑꯥꯗ ꯄꯨꯔꯥꯀꯥꯟꯗꯅꯦ ꯊꯝꯕꯗꯅꯦ ꯑꯧ ꯁꯨꯝ ꯆꯥꯔꯣꯏꯗꯕ ꯊꯝꯕꯗ ꯈꯔ ꯀꯨꯏꯅ ꯆꯠꯀꯗꯕ ꯂꯩꯗꯅ ꯁꯨꯝ ꯅꯨꯡ ꯆꯥꯔꯒꯗꯤ ꯑꯗꯣ ꯀꯃꯥꯏ ꯇꯧꯔꯒ ꯁꯨꯝ ꯅꯨꯡ ꯆꯥꯔꯣꯏꯗꯒꯦ ꯍꯥꯏꯕꯗꯣ ꯑꯗꯣꯝꯅꯁꯨ ꯈꯤꯇꯪ ꯌꯦꯡꯕꯤꯔꯝꯃꯣꯕ ꯀꯣ ꯑꯧ ꯀꯧꯅꯥꯁꯤꯁꯨ ꯃꯇꯝ ꯅꯥꯏꯕ꯭ꯔꯥ ꯍꯦꯛꯄꯒꯤ ꯃꯇꯝꯁꯦ ꯑꯀꯟꯕ ꯀꯟꯗꯕꯁꯦ ꯎꯝ ꯎꯝ ꯑꯗꯒꯤ ꯀꯩꯅꯣꯗꯤ ꯑꯩꯈꯣꯏꯒꯤ ꯋꯥꯗꯤ ꯎꯝ ꯎꯝ

ꯊꯝꯖꯔꯒꯦꯀꯣ ꯑꯩ ꯑꯧ